ꯃꯅꯤꯄꯨꯔꯤ ꯂꯣꯟꯗꯒꯤ ꯍꯤꯟꯗꯤ ꯂꯣꯟꯅ ꯍꯦꯟꯅ ꯃꯤꯌꯥꯝꯅ ꯉꯥꯡꯉꯤ ꯃꯔꯝꯗꯤ ꯍꯤꯟꯗꯤ ꯍꯥꯏꯕꯁꯤ ꯃꯤ ꯑꯃ ꯑꯃꯒ ꯄꯥꯎ ꯐꯥꯎꯗꯣꯛ ꯐꯥꯎꯖꯤꯟ ꯇꯧꯕ ꯃꯇꯝꯗꯁꯨ ꯑꯌꯥꯝꯕꯅ ꯍꯤꯟꯗꯤ ꯂꯣꯟꯗ ꯐꯥꯎꯅꯩ ꯑꯇꯣꯞꯄ ꯂꯝ ꯑꯃꯗ ꯆꯠꯂꯁꯨ ꯂꯥꯏꯌꯦꯡꯕꯒꯤ ꯑꯣꯏꯔꯁꯨ ꯅꯠꯇ꯭ꯔꯒꯅ ꯀꯔꯤꯒꯨꯝꯕ ꯆꯠꯇꯕ ꯌꯥꯗꯕ ꯆꯠꯂꯕ ꯃꯇꯝꯗ ꯄꯥꯎ ꯐꯥꯎꯗꯣꯛ ꯐꯥꯎꯖꯤꯟ ꯇꯧꯕꯗ ꯍꯤꯟꯗꯤ ꯂꯣꯟ ꯑꯁꯤ ꯉꯥꯡꯅꯩ ꯃꯅꯤꯄꯨꯔꯤ ꯂꯣꯟ ꯑꯁꯤꯗꯤ ꯃꯅꯤꯄꯨꯔ ꯁ꯭ꯇꯦꯠ ꯈꯛꯇꯒꯤ ꯑꯣꯏꯅ ꯁꯤꯖꯤꯟꯅꯩ ꯃꯔꯝ ꯑꯗꯨꯅ ꯍꯤꯟꯗꯤꯅ ꯍꯦꯟꯅ ꯑꯣꯐꯤꯁꯤꯌꯦꯜ ꯑꯣꯏ